ꯑꯩꯈꯣꯏꯒꯤ ꯏꯔꯝꯗꯝ ꯃꯅꯤꯄꯨꯔ ꯑꯁꯦ ꯁꯥꯟꯅ ꯈꯣꯠꯅꯕꯒꯤ ꯀꯣꯅꯨꯡꯅꯤꯕꯨ ꯍꯥꯏꯅꯔꯤꯕꯅꯤ ꯏꯔꯝꯗꯝ ꯑꯁꯤꯗ ꯁꯥꯟꯅꯕ ꯃꯁꯥꯟꯅ ꯑꯁꯤ ꯑꯗꯨꯛꯀꯤ ꯃꯇꯤꯛ ꯌꯥꯝꯅ ꯂꯩꯈ꯭ꯔꯦ ꯏꯔꯝꯗꯝ ꯁꯤꯗꯒꯤ ꯍꯧꯔꯛꯈꯤꯕ ꯇꯣꯉꯥꯟ ꯇꯣꯉꯥꯟꯕ ꯃꯁꯥꯟꯅ ꯀꯌꯥꯒꯤ ꯃꯊꯛꯇ ꯑꯩꯈꯣꯏꯅ ꯍꯧꯖꯤꯛ ꯃꯄꯥꯟ ꯂꯝꯗ ꯁꯥꯟꯅꯔꯤꯕ ꯐꯨꯠꯕꯣꯜ ꯕꯣꯂꯤꯕꯣꯜ ꯇꯦꯅꯤꯁ ꯑꯗꯨꯒ ꯌꯥꯝꯈ꯭ꯔꯦ ꯃꯁꯥꯟꯅ ꯃꯈꯜ ꯂꯣꯏꯅꯃꯛ ꯑꯩꯈꯣꯏ ꯃꯅꯤꯄꯨꯔꯗ ꯁꯥꯟꯅꯩ ꯑꯗꯨꯒ ꯔꯥꯖ꯭ꯌꯥ ꯑꯁꯤꯒꯤ ꯑꯇꯣꯞꯄ ꯃꯐꯝꯁꯤꯡꯗ ꯁꯥꯟꯅꯔꯤꯕ ꯃꯁꯥꯟꯅꯁꯤꯡꯒ ꯈꯦꯠꯅꯕ ꯍꯥꯏꯔꯒꯗꯤ ꯑꯩꯈꯣꯏꯒꯤ ꯊꯥꯡ ꯇꯥ ꯑꯁꯤ ꯃꯌꯥꯝꯒꯤ ꯃꯐꯝꯗ ꯁꯥꯟꯅꯗꯦ ꯍꯥꯏꯖꯅꯤꯡꯏ ꯑꯗꯨꯒ ꯑꯩꯈꯣꯏꯒꯤ ꯃꯨꯛꯅꯥ ꯍꯥꯏꯗꯅ ꯃꯊꯥꯏ ꯊꯥꯏꯅꯗꯒꯤ ꯆꯠꯅꯔꯛꯄ ꯑꯃ ꯃꯄꯥꯟ ꯂꯝꯗꯅ ꯔꯦꯁꯂꯤꯡ ꯍꯥꯏꯔꯒꯁꯨ ꯈꯪꯅꯩ ꯑꯗꯨꯕꯨ ꯅꯤꯌꯣꯝ ꯇꯨꯌꯣꯝꯗꯤ ꯈꯔ ꯈꯦꯠꯅꯩ ꯑꯗꯨꯒ ꯑꯩꯈꯣꯏꯒꯤ ꯃꯅꯤꯄꯨꯔꯗꯒꯤ ꯍꯧꯖꯈꯤꯕ ꯁꯥꯒꯣꯜ ꯀꯥꯡꯖꯩ ꯃꯄꯥꯟ ꯂꯝꯗꯅ ꯄꯣꯂꯣ ꯍꯥꯏꯔꯒ ꯈꯪꯅꯕ ꯁꯣꯝꯗꯅ ꯅꯤꯌꯣꯝ ꯑꯃꯗ ꯁꯥꯟꯅꯖꯩ ꯑꯗꯨꯒ ꯑꯉꯥꯡꯒꯤ ꯃꯁꯥꯟꯅ ꯃꯈꯜ ꯈꯔ ꯄꯟꯖꯔꯕꯗ ꯈꯨꯂꯣꯛꯄꯤ ꯁꯥꯟꯅꯕ ꯎ ꯇꯥꯟꯕꯤ ꯁꯥꯟꯅꯕ ꯃꯌꯥꯝ ꯑꯁꯦ ꯑꯇꯣꯞꯄ ꯔꯥꯖ꯭ꯌꯥꯗ ꯑꯇꯣꯞꯄ ꯂꯝꯗ ꯁꯥꯟꯅꯕ ꯎꯖꯗꯦ